ꯑꯇꯣꯞꯄ ꯒ꯭ꯔꯍꯥꯁꯤꯡꯗ ꯃꯄꯥꯟꯒꯤ ꯊꯋꯥꯏ ꯄꯥꯟꯕ ꯖꯤꯕ ꯂꯩꯔꯝꯒꯅꯤ ꯍꯥꯏꯅ ꯑꯩ ꯈꯟꯗꯤ ꯈꯜꯂꯦ ꯁꯤ ꯀꯔꯤꯒꯤꯅꯣ ꯍꯥꯏ ꯀꯥꯟꯗ ꯑꯩꯍꯣꯏ ꯑꯩꯈꯣꯏ ꯄ꯭ꯔꯤꯊꯤꯕꯤꯁꯤꯗ ꯑꯩꯈꯣꯏꯅ ꯍꯤꯡꯂꯤꯕ ꯖꯤꯕꯁꯤꯡꯁꯦ ꯑꯩꯈꯣꯏ ꯏꯁꯤꯡ ꯑꯗꯒꯤ ꯆꯤꯟꯖꯥꯛ ꯑꯗꯒꯤ ꯑꯩꯈꯣꯏꯅ ꯅꯨꯡꯁꯤꯠ ꯑꯩꯈꯣꯏ ꯔꯦꯁꯄꯤꯔꯦꯁꯟ ꯑꯩꯈꯣꯏꯅ ꯁꯣꯔ ꯍꯣꯟꯕ ꯈꯣꯠꯄ ꯇꯧꯔꯤ ꯁꯨꯃꯥꯏꯅ ꯇꯧꯔꯒ ꯁꯤ ꯗꯔꯀꯥꯔ ꯇꯥꯔꯒ ꯍꯤꯡꯂꯤꯅꯦ ꯑꯩꯈꯣꯏꯁꯨ

ꯁꯨꯝ ꯁꯝꯅ ꯍꯥꯏꯔ ꯀꯥꯟꯗ ꯍꯥꯏꯗ꯭ꯔꯣꯖꯦꯟ ꯁꯤꯖꯤꯟꯅꯔꯒ ꯑꯩꯈꯣꯏ ꯍꯤꯡꯕ ꯌꯥꯝ ꯑꯩꯈꯣꯏ ꯊꯤꯑꯣꯔꯤ ꯑꯇꯣꯞꯄ ꯃꯌꯥꯝꯕꯨꯗꯤ ꯂꯩꯈ꯭ꯔꯦ ꯑꯗꯣ ꯍꯥꯏꯗ꯭ꯔꯣꯖꯦꯟ ꯀꯔꯤꯒꯨꯝꯕ ꯁꯤꯁꯤ